ꯑꯁꯣꯝ ꯈ꯭ꯔꯤꯁꯅꯀꯥꯟꯇ ꯀꯦꯞ ꯗ꯭ꯔꯥꯏꯚꯔꯗꯨ ꯑꯣꯏꯕꯤꯕ ꯅꯠꯇ꯭ꯔꯣ ꯑꯗꯣ ꯍꯌꯦꯡ ꯄꯨꯡ ꯇꯔꯦꯠ ꯃꯈꯥꯏꯗ ꯀꯄꯥꯝ ꯆꯔꯆ ꯃꯅꯥꯛꯇ ꯉꯥꯏꯔꯝꯒꯦ ꯑꯝꯇ ꯐꯦꯃꯤꯂꯤ ꯇ꯭ꯔꯤꯞ ꯆꯠꯅꯤꯡꯕ ꯑꯗꯨ

ꯍꯣꯇꯦꯜꯗ ꯈꯔ ꯆꯥ ꯊꯛꯄ ꯈꯣꯠꯄ ꯇꯧꯔꯗꯤ ꯃꯇꯝꯁꯨ ꯈꯔ ꯆꯪꯉꯅꯤ ꯑꯗꯣ ꯄꯩꯁꯥꯒꯤ ꯃꯇꯥꯡꯗ ꯑꯝꯇ ꯗꯤꯇꯦꯜꯁꯇ ꯈꯔ ꯍꯥꯏꯕꯤꯔꯛꯄ ꯌꯥꯔꯣꯏꯗ꯭ꯔ ꯍꯣꯔꯦꯟ ꯄꯨꯡ ꯅꯤꯄꯥꯜ ꯃꯥꯄꯜ ꯑꯗꯨꯋꯥꯏꯗ ꯀꯣꯜ ꯑꯃꯨꯛ ꯇꯧꯖꯔꯛꯀꯦ ꯑꯗꯣ ꯌꯥꯔꯒꯗꯤ ꯐꯣꯟꯒꯤ ꯃꯅꯥꯛꯇ ꯑꯗꯨꯝ ꯂꯩꯕꯤꯌꯣ ꯑꯩꯈꯣꯏꯁꯨ ꯃꯇꯝ ꯐꯪꯖꯗꯦ ꯑꯗꯨꯕꯨ ꯀꯣꯏꯕꯒꯤ ꯍꯥꯏꯕꯗ ꯕꯔꯗꯦꯒꯤ ꯑꯝꯇ ꯀꯣꯏꯔꯨꯒꯦ ꯇꯧꯕ ꯑꯗꯨꯅ ꯍꯣꯔꯦꯟ ꯀꯣꯜ ꯇꯧꯕꯗ ꯐꯣꯟ ꯃꯅꯥꯛꯇ ꯑꯝꯇ ꯂꯩꯕꯤꯕ ꯌꯥꯔꯣꯏꯗ꯭ꯔ ꯑꯗꯣ ꯌꯥꯔꯒꯗꯤ ꯍꯌꯦꯡꯁꯦ ꯑꯌꯨꯛ ꯈꯔ ꯉꯟꯅ ꯇꯔꯦꯠ ꯑꯗꯨꯋꯥꯏꯗ ꯂꯥꯛꯄꯤꯕ ꯌꯥꯔꯣꯏꯗ꯭ꯔꯣ ꯂꯥꯛꯑꯒ ꯑꯩ ꯂꯝꯕꯤ ꯃꯅꯥꯛꯇ ꯉꯥꯏꯔꯝꯒꯦ ꯑꯗꯣ ꯄꯣꯠ ꯆꯩ ꯈꯔ ꯐꯤꯔꯣꯟ ꯀꯦꯃꯔꯥ ꯈꯔ ꯄꯨꯗꯧꯕꯁꯨ ꯂꯩꯕ ꯑꯗꯨꯅ ꯈꯔ ꯈꯔ ꯒꯥꯔꯤꯁꯨ ꯈꯔ ꯆꯥꯎꯅ ꯃꯤꯁꯤ ꯀꯦꯄꯥꯁꯤꯇꯤ ꯃꯤ ꯇꯔꯦꯠ ꯅꯤꯄꯥꯜꯃꯨꯛ ꯆꯟꯕ ꯒꯥꯔꯤ ꯄꯨꯕꯤꯔꯛꯄ ꯌꯥꯔꯣꯏꯗ꯭ꯔ ꯑꯗꯨꯅ ꯑꯗꯨꯗꯤ ꯊꯝꯖꯔꯒꯦ ꯍꯌꯦꯡ ꯀꯣꯜ ꯇꯧꯕꯗ ꯑꯝꯇ ꯄꯥꯏꯈꯠꯄꯤꯌꯨ